ꯑꯩꯅ ꯁꯥꯁꯤꯡ ꯑꯗꯨ ꯑꯩꯅ ꯃꯤ ꯈꯔ ꯊꯝꯂꯒ ꯇꯧꯗꯦ ꯑꯩ ꯏꯁꯥꯅ ꯑꯗꯨꯝ ꯇꯧꯖꯩ ꯁꯥꯁꯤꯡ ꯑꯗꯨ ꯑꯩꯅ ꯃꯐꯝ ꯆꯥꯅ ꯃꯈꯣꯏꯕꯨ ꯂꯨꯅ ꯅꯥꯟꯅ ꯊꯝꯃꯤ ꯑꯗꯨꯒ ꯃꯈꯣꯏ ꯑꯗꯨ ꯌꯥꯝꯅ ꯐꯖꯅ ꯁꯦꯕꯥ ꯇꯧꯋꯤ ꯃꯈꯣꯏꯒꯤ ꯃꯆꯤꯟꯆꯥꯛ ꯃꯈꯣꯏꯒꯤ ꯂꯩꯐꯝ ꯃꯣꯏꯒꯤ ꯏꯁꯤꯡ ꯐꯖꯅ ꯑꯩꯅ ꯍꯥꯞꯄꯤ ꯑꯩꯅ ꯃꯤꯁꯤꯡ ꯊꯝꯗꯕꯒꯤ ꯃꯔꯝꯗꯤ ꯃꯤꯁꯤꯡ ꯊꯝꯕ ꯃꯇꯝꯗ ꯃꯈꯣꯏꯒꯤ ꯈꯔꯁꯥ ꯄꯤꯕ ꯃꯊꯧ ꯇꯥꯔꯛꯀꯅꯤ ꯑꯩꯅ ꯌꯦꯟ ꯌꯥꯝꯅ ꯂꯣꯏꯗꯕꯅꯤꯅ ꯀꯔꯕꯥꯔ ꯌꯥꯝ ꯆꯥꯎ ꯅ ꯇꯧꯕ ꯅꯠꯇꯕꯅꯤꯅ ꯁꯦꯟꯗꯣꯡ ꯌꯥꯝꯅ ꯂꯩꯔꯣꯏ ꯍꯥꯏꯗꯨꯅ ꯃꯤ ꯊꯝꯗꯕꯅꯤ ꯑꯗꯨꯅ ꯁꯥꯁꯤꯡ ꯌꯣꯛꯄ ꯃꯇꯝꯗ ꯌꯦꯟ ꯉꯥꯅꯨ ꯌꯣꯛꯄ ꯃꯇꯝꯗ ꯃꯈꯣꯏꯕꯨ ꯂꯨꯅ ꯅꯥꯟꯅ ꯃꯈꯣꯏꯒꯤ ꯃꯆꯤꯟꯆꯥꯛ ꯐꯖꯅ ꯊꯝꯂꯒꯗꯤ ꯑꯩꯉꯣꯟꯗꯁꯨ ꯈꯔ ꯑꯣꯏꯖꯩ ꯅꯣꯏꯗꯅ ꯆꯥꯎꯗꯅ ꯇꯧꯋꯤ ꯑꯃꯣꯠ ꯑꯀꯥꯏ ꯍꯥꯏꯗꯤ ꯃꯣꯠꯅ ꯀꯥꯏꯅ ꯊꯝꯕꯁꯦ ꯂꯥꯏꯅꯥ ꯇꯤꯟꯅꯥꯁꯨ ꯄꯣꯛꯏ